ꯋꯥꯟ ꯊꯥꯎꯖꯟ ꯋꯥꯟ ꯍꯟꯗ꯭ꯔꯦꯗ ꯐꯥꯏꯕ ꯇꯨ ꯊꯥꯎꯖꯟ ꯇꯨ ꯍꯟꯗ꯭ꯔꯦꯗ ꯇ꯭ꯋꯦꯟꯇꯤ ꯅꯥꯏꯟ ꯅꯥꯏꯟ ꯊꯥꯎꯖꯟ ꯅꯥꯏꯟ ꯍꯟꯗ꯭ꯔꯦꯗ ꯅꯥꯏꯟꯇꯤ ꯅꯥꯏꯟ ꯁꯤꯛꯁ ꯊꯥꯎꯖꯟ ꯁꯤꯛꯁ ꯍꯟꯗ꯭ꯔꯦꯗ ꯁꯕꯦꯟꯇꯤ ꯅꯥꯏꯟ ꯐꯥꯏꯕ ꯊꯥꯎꯖꯟ ꯐꯥꯏꯕ ꯍꯟꯗ꯭ꯔꯦꯗ ꯐꯤꯞꯇꯤ ꯁꯤꯛꯁ